ꯑꯥ ꯍꯜꯂꯣ ꯍꯜꯂꯣ ꯇꯥꯏꯌꯦ ꯇꯥꯏꯌꯦ ꯑꯥ ꯃꯥꯟꯅꯦ ꯑꯣ ꯂꯧꯑꯣ ꯌꯥꯅꯤ ꯌꯥꯅꯤ ꯑꯗꯣ ꯑꯥ ꯑꯥ ꯂꯩꯌꯦ ꯂꯩ ꯍꯥꯏꯕꯗꯤ ꯄꯜꯁꯔ ꯑꯗꯨꯗꯒꯤ ꯑꯦꯛꯁꯄꯜꯁ ꯑꯗꯨꯗꯒꯤ ꯑꯦꯛꯇꯤꯚꯥ ꯃꯈꯜ ꯈꯔ ꯂꯩ ꯕꯦꯁꯄꯥ ꯅꯨꯄꯤꯒꯤ ꯅꯨꯄꯤ ꯃꯆꯥꯒꯤ ꯒꯥꯔꯤ ꯑꯗꯨꯒꯨꯝꯕ ꯈꯔ ꯂꯩꯌꯦ ꯑꯗꯨꯗꯒꯤ ꯂꯥꯛꯀꯗꯕꯁꯨ ꯉꯁꯤ ꯍꯞꯇꯥꯃꯨꯛꯀꯤ ꯃꯇꯨꯡꯗ ꯂꯥꯛꯀꯗꯕ ꯈꯔꯁꯨ ꯂꯩꯌꯦ ꯑꯗꯨꯗꯒꯤ ꯁꯨꯝ ꯈꯜꯂꯁꯨ ꯌꯥꯅꯤ ꯑꯥ ꯂꯩꯅꯤꯌꯦ ꯂꯩꯅꯤꯌꯦ ꯑ ꯁꯣꯝꯅ ꯂꯧꯕꯤꯒꯦ ꯍꯥꯏꯕ ꯒꯥꯔꯤ ꯄꯜꯁꯔ ꯑꯗꯨꯒꯨꯝꯕꯗ ꯑꯗꯨꯝ ꯂꯩꯌꯦ ꯕꯥꯏꯛ ꯀꯨꯝꯕꯗ ꯑꯥ ꯑꯩꯅ ꯍꯧꯖꯤꯛ ꯄꯟꯖꯈ꯭ꯔꯤꯕ ꯒꯥꯔꯤ ꯑꯗꯨꯒꯨꯝꯕ ꯍꯥꯏꯕꯗꯤ ꯑꯦꯛꯁꯄꯜꯁ ꯑꯗꯨꯗꯒꯤ ꯄꯜꯁꯔ ꯕꯦꯁꯄꯥ ꯑꯁꯨꯒꯨꯝꯕ ꯑꯅꯧꯕ ꯒꯥꯔꯤ ꯃꯃꯤꯡ ꯈꯔꯁꯨ ꯂꯥꯛꯀꯅꯤ ꯍꯥꯏꯌꯦ ꯑꯗꯣ ꯍꯌꯦꯡ ꯑꯗꯨꯝ ꯑꯣꯐꯤꯁ ꯐꯥꯎꯗꯪ ꯂꯦꯡꯊꯣꯛꯄꯤꯔꯛꯑꯣ ꯑꯗꯨꯒ ꯑꯗꯨꯝ ꯍꯥꯏꯖꯔꯒꯦ ꯅꯣꯔꯃꯦꯜꯂꯤ ꯑꯣꯏꯅ ꯑꯩꯈꯣꯏꯒꯤ ꯑꯣꯐꯤꯁꯁꯦ ꯄꯨꯡ ꯃꯥꯄꯜꯗꯒꯤ ꯄꯨꯡ ꯑꯍꯨꯝ ꯁ꯭ꯋꯥꯏ ꯐꯥꯎꯕꯗꯤ ꯑꯗꯨꯝ ꯍꯥꯡꯏ ꯑꯗꯨꯗ ꯑꯣꯏꯅ ꯂꯦꯡꯊꯣꯛꯄꯤꯔꯛꯑꯣ